ꯍꯂꯣ ꯑꯣ ꯁꯤ ꯁꯟꯙ꯭ꯌꯥꯔꯥꯅꯤ ꯑꯣꯏꯕꯤꯔꯕ꯭ꯔꯣ ꯑꯣ ꯑꯩ ꯉꯍꯥꯟ ꯁꯣꯝꯅ ꯏꯪꯗꯝꯊꯥꯒꯤ ꯑꯉꯥꯡꯒꯤ ꯐꯤꯔꯣꯜ ꯍꯪꯉꯝꯃꯤꯗꯅ ꯑꯣ ꯑꯉꯥꯡꯒꯤ ꯐꯤꯔꯣꯜ ꯍꯪꯉꯝꯕꯗꯣ ꯑꯗꯨꯒꯤ ꯗꯨꯀꯥꯟꯗꯨꯅꯦꯕ ꯑꯗꯣ ꯑꯉꯥꯡꯒꯤ ꯐꯤꯔꯣꯜ ꯏꯪꯗꯝꯊꯥꯒꯤ ꯐꯤꯔꯣꯜ ꯀꯔꯤ ꯀꯔꯥ ꯍꯪꯉꯝꯕꯗꯣ ꯑꯉꯥꯡꯒꯤ ꯂꯧꯕꯤꯗꯣꯏꯔꯥ ꯑꯍꯟꯒꯤ ꯀꯩꯀꯩ ꯐꯤꯔꯣꯜ ꯂꯧꯕꯤꯒꯗꯕꯅꯣ ꯑꯝꯇ ꯍꯥꯏꯐꯦꯠꯇꯪ ꯍꯥꯏꯕꯤꯔꯛꯑꯣ ꯑꯣ

ꯍꯣꯏ ꯍꯣꯏ ꯑꯗꯨ ꯇꯥꯔꯒꯗꯤ ꯍꯤꯒꯣꯛꯀꯨꯝꯕ ꯍꯤꯒꯣꯛ ꯑꯗꯒꯤ ꯉꯥꯁꯪ ꯉꯥꯡꯕꯒꯨꯝꯕꯁꯦ ꯑꯗꯨꯝ ꯂꯧꯕ ꯌꯥꯏ ꯑꯉꯥꯡꯒꯤꯗ ꯍꯥꯏꯔꯒꯗꯤ ꯑꯥ ꯍꯧꯖꯤꯛꯀꯤ ꯄꯣꯂꯔ ꯁꯨꯠꯁꯤꯗꯗꯤ ꯑꯉꯥꯡꯒꯤꯁꯦ ꯆꯍꯤ ꯀꯌꯥꯃꯨꯛꯀꯤ ꯑꯣꯏꯗꯣꯏꯅꯣ ꯑꯥ ꯑꯣ ꯑꯗꯨ ꯆꯍꯤ ꯑꯍꯨꯝꯒꯤ ꯑꯉꯥꯡꯅ ꯁꯦꯠꯀꯗꯕ ꯑꯣꯏꯔꯒꯗꯤ ꯈꯤꯇꯪ ꯀ꯭ꯋꯥꯂꯤꯇꯤ ꯐꯕꯁꯤꯗ ꯁꯤꯗꯁꯨ ꯀ꯭ꯋꯥꯂꯤꯇꯤꯁꯦ ꯃꯈꯜ ꯑꯅꯤ ꯊꯣꯛꯅ ꯊꯝꯖꯩꯌꯦꯕ ꯑꯩꯈꯣꯏꯒꯤ ꯀ꯭ꯋꯥꯂꯤꯇꯤ ꯈꯤꯇꯪ ꯐꯕ ꯁꯤꯅ ꯑꯃꯨꯛ ꯁꯨꯠꯁꯤꯗ ꯂꯨꯄꯥ ꯆꯝꯉꯥ ꯌꯥꯡꯈꯩꯃꯨꯛ ꯄꯤꯌꯦꯕꯀꯣ ꯆꯍꯤ ꯑꯍꯨꯝꯒꯤꯁꯦ ꯑꯗꯨꯒ ꯈꯤꯇꯪ ꯍꯟꯗꯕ ꯈꯤꯇꯪ ꯄꯥꯗꯕꯁꯤꯅ ꯑꯃꯨꯛ ꯂꯨꯄꯥ ꯆꯍꯨꯝ ꯆꯍꯨꯝꯒ ꯀꯨꯟ ꯁꯨꯃꯥꯏꯅ ꯂꯩꯌꯦ ꯑꯗꯨꯃꯥꯏꯅ ꯂꯩꯒꯅꯤ ꯑꯣ ꯎꯝ ꯎꯝ ꯑꯣ ꯑꯗꯨꯒꯨꯝꯕꯗꯨꯗꯁꯨ ꯃꯌꯥꯝ ꯂꯩꯌꯦ ꯃꯈꯜ ꯃꯈꯜ ꯃꯌꯥꯝ ꯂꯩꯒꯔꯦ ꯆꯠꯊꯣꯛꯄꯒꯤ ꯑꯣꯏꯒꯗꯧꯔꯤꯕ꯭ꯔꯥ ꯅꯠꯇ꯭ꯔꯒ ꯌꯨꯝꯗ ꯑꯌꯨꯛ ꯅꯨꯡꯗꯥꯡ ꯅꯩꯅꯕꯒꯤ ꯑꯣꯏꯗꯧꯔꯤꯕ꯭ꯔꯥ ꯀꯃꯥꯏꯅ ꯇꯧꯕꯅꯣ ꯎꯝ ꯑꯣ

ꯈꯤꯇꯪ ꯂꯩꯊꯣꯛ ꯂꯩꯁꯤꯟ ꯇꯧꯔꯒ ꯀꯣꯔꯤꯌꯟꯒꯤꯁꯤꯗꯤ ꯄꯨꯔꯥ ꯃꯑꯣꯡ ꯑꯃꯅꯤ ꯑꯗꯨ ꯁꯤ ꯏꯆꯦ ꯍꯣꯏꯗꯗꯤ ꯑꯗꯨꯝ ꯉꯧꯔꯣꯛ ꯉꯧꯔ ꯁꯛꯁꯦ ꯐꯖꯕꯅꯤꯅ ꯑꯗꯨꯝ ꯑꯉꯥꯡꯕ ꯈꯤꯇꯪ ꯃꯨꯔꯞ ꯇꯧꯕꯁꯦ ꯑꯗꯨꯝ ꯄꯛꯇꯣꯏꯅꯦꯕꯀꯣ ꯑꯗꯨꯅ ꯁꯤꯃ ꯑꯗꯨꯝ ꯂꯧꯕꯤꯔꯣ ꯊꯕꯥꯛ ꯈꯤꯇꯪ ꯈꯥꯏꯕ ꯂꯩꯔꯣꯡꯒ ꯈꯤꯇꯪ ꯂꯩꯔꯣꯡꯒꯁꯦ ꯇꯣꯞ ꯇꯣꯞꯄ ꯂꯩꯔꯣꯡ ꯈꯨꯌꯦꯛ ꯃꯌꯦꯛ ꯑꯣꯏꯕꯁꯦ ꯑꯩꯈꯣꯏ ꯆꯨꯝꯅ ꯁꯤꯖꯤꯟꯟꯕ ꯅꯠꯇꯕꯁꯦ ꯁꯤ ꯐꯖꯕꯅꯦ ꯑꯗꯨꯝ

ꯑꯥ ꯑꯣ ꯑꯣ ꯑꯣ ꯌꯥꯎꯋꯦ ꯌꯥꯎꯋꯦ ꯑꯥ ꯑꯣ ꯑꯥ ꯌꯥꯏꯌꯦ ꯌꯥꯏꯌꯦ ꯅꯦꯕꯤ ꯕ꯭ꯂꯨꯁꯦ ꯌꯥꯝ ꯄꯛꯆꯒꯅꯦꯕ ꯍꯥꯏꯗꯤ ꯁꯤꯒꯨꯝꯕ ꯃꯨꯁꯟꯕ ꯃꯆꯨꯁꯦ ꯃꯤ ꯍꯦꯟꯅꯁꯨ ꯉꯧꯊꯣꯛꯄꯅꯦꯕ ꯍꯦꯟꯅ ꯁꯛꯁꯦ ꯄꯥꯜꯍꯜꯕꯅꯦꯕ ꯑꯗꯒꯤ ꯏꯁꯥꯁꯨ ꯈꯔ ꯅꯣꯏ ꯆꯥꯎꯕꯗꯣ ꯃꯨꯗꯪ ꯇꯧꯕ ꯃꯆꯨꯁꯦ ꯁꯦꯠꯂꯒꯗꯤ ꯏꯁꯥꯁꯦ ꯄꯥꯗꯕ ꯃꯥꯟꯕꯅꯦꯕꯀꯣ ꯑꯥ ꯑꯗꯨꯗꯨꯅ ꯅꯦꯕꯤ ꯕ꯭ꯂꯨ ꯃꯆꯨꯁꯦ ꯂꯧꯕꯤꯔꯣ ꯍꯥꯏꯅꯦꯛꯇꯅ ꯑꯗꯨꯒ ꯀꯣꯠꯀꯤ ꯏꯁꯇꯥꯏꯜ ꯇꯧꯕꯁꯦ

ꯑꯥ ꯑꯥ ꯂꯩꯌꯦ ꯂꯩꯌꯦ ꯑꯗꯨꯅꯤ ꯑꯥ ꯑꯥ ꯑꯣ ꯑꯗꯨ ꯏꯆꯦ ꯀꯩꯅꯣ ꯏꯆꯦ ꯏꯁꯥꯒꯤ ꯂꯧꯔꯦ ꯏꯆꯥꯒꯤꯒ ꯂꯧꯔꯦ ꯑꯗꯨ ꯃꯄꯥꯒꯤꯗꯤ ꯂꯧꯕꯤꯔꯔꯣꯏꯗ꯭ꯔꯣ ꯀꯃꯥꯥꯏꯅ ꯇꯧꯕꯅꯣ

ꯌꯥꯝ ꯐꯖꯩ ꯌꯥꯝꯅ ꯏꯁꯇꯥꯏꯂꯤꯁ ꯑꯣꯏꯕ ꯑꯗꯨꯒꯨꯝꯕ ꯑꯣꯏꯌꯦꯕꯀꯣ ꯌꯦꯡꯉꯒꯗꯤ ꯄꯥꯕ ꯄꯥꯟꯕ ꯐꯤꯁꯦ ꯌꯦꯡꯕꯗ ꯑꯗꯨꯒꯗꯤ ꯌꯥꯝ ꯂꯨꯝꯕꯗꯣ ꯑꯗꯨ ꯑꯣꯏꯕꯅꯦ ꯑꯗꯨ ꯃꯁꯥꯁꯨ ꯅꯣꯏ ꯆꯥꯎꯋꯤꯗꯅꯀꯣ ꯑꯗꯨꯗꯨꯅ

ꯑꯥ ꯑꯗꯨꯒ ꯅꯨꯄꯤꯒꯤ ꯉꯁꯥꯏꯒꯤ ꯅꯨꯄꯤꯒꯤꯗꯣ ꯍꯥꯏꯅꯦꯛꯇꯨꯅ ꯂꯨꯄꯥ ꯂꯤꯁꯤꯡ ꯑꯃꯒ ꯆꯇ꯭ꯔꯦꯠ ꯄꯤꯌꯦꯕꯀꯣ ꯑꯗꯨꯒ ꯑꯩꯈꯣꯏꯒꯤ ꯀꯣꯠꯀꯤ ꯏꯁꯇꯥꯏꯜ ꯇꯧꯈꯤꯕꯗꯣ ꯈꯤꯇꯪ ꯄꯥꯇꯛ ꯇꯧꯕ ꯀꯣꯠꯀꯤ ꯏꯁꯇꯥꯏꯜ ꯑꯃ ꯏ ꯃꯆꯨꯒꯤꯗ ꯈꯟꯈꯤꯗꯅ ꯑꯗꯨꯅ ꯂꯨꯄꯥ ꯂꯤꯁꯤꯡ ꯑꯅꯤꯒ ꯆꯅꯤꯄꯥꯟ ꯄꯤꯒꯅꯦꯕ ꯑꯉꯥꯡꯒꯤꯗꯨꯕꯨꯗꯤ ꯉꯁꯥꯏ ꯀꯌꯥꯅꯣ ꯍꯥꯏꯈꯤꯕꯗꯣ ꯀꯥꯎꯈ꯭ꯔꯦ ꯀ꯭ꯋꯥꯂꯤꯇꯤ ꯂꯩꯕꯗꯣ ꯑꯣ ꯆꯧꯉꯥ ꯑꯗꯨꯗꯨꯃꯒ ꯑꯉꯥꯡꯒꯤꯁꯤꯅ ꯑꯌꯨꯛ ꯅꯨꯡꯗꯥꯡꯒꯤ ꯑꯣꯏꯕ ꯐꯤ ꯑꯣꯏꯅ ꯂꯧꯈ꯭ꯔꯦ ꯑꯗꯨꯅꯅꯦ ꯑꯍꯣꯡꯕ ꯑꯣꯏꯔꯤꯁꯦ ꯆꯠꯊꯣꯛꯄꯒꯤ ꯈꯣꯠꯇꯣꯛꯄꯒꯤꯗꯤ ꯂꯧꯔꯔꯣꯏꯗ꯭ꯔꯥ ꯑꯉꯥꯡꯒꯤꯗꯤ ꯎꯝ ꯎꯝ ꯑꯣ ꯑꯣ ꯍꯣꯏꯗ ꯌꯥꯏꯗ ꯎꯝ ꯎꯝ ꯎꯝ ꯎꯝ ꯌꯥꯏꯌꯦ ꯌꯥꯏꯌꯦ ꯍꯣꯏ ꯍꯣꯏ ꯏꯆꯦ ꯑꯗꯨꯗꯤ ꯍꯥꯏꯔꯤꯕ ꯄꯣꯠ ꯆꯩꯁꯤꯡꯁꯦ ꯑꯩ ꯄꯦꯛ ꯇꯧꯁꯤꯟꯖꯔꯛꯑꯒꯦ ꯑꯗꯨꯒ ꯑꯊꯨꯕ ꯃꯇꯝꯗ ꯑꯩ ꯑꯗꯨꯝ ꯏꯆꯦꯒꯤ ꯅꯥꯛꯇ ꯌꯧꯍꯟꯖꯔꯛꯑꯒꯦꯀꯣ ꯊꯝꯃꯦ ꯊꯝꯃꯦ